ꯑꯩꯅ ꯉꯔꯥꯡ ꯃꯣꯔꯦ ꯕꯖꯥꯔꯗꯒꯤ ꯂꯩꯔꯛꯄ ꯇꯤ ꯁꯥꯔꯠꯇꯣ ꯂꯤꯠꯄ ꯌꯥꯝꯅ ꯅꯨꯡꯉꯥꯏ ꯃꯃꯟꯁꯨ ꯌꯥꯝꯅ ꯍꯣꯡꯉꯤ ꯂꯨꯄꯥ ꯆꯅꯤ ꯌꯥꯡꯈꯩ ꯈꯛꯇ ꯄꯤ ꯀꯥꯂꯦꯟꯒꯤ ꯐꯤꯅꯦ ꯏꯄꯥ ꯄꯥꯗꯅ ꯂꯤꯠꯄꯗ ꯌꯥꯝꯅ ꯅꯨꯡꯉꯥꯏ